ꯄꯥꯎ ꯏ ꯏꯟꯗꯁꯇ꯭ꯔꯤꯗ ꯋꯥ ꯉꯥꯡꯕꯒꯤ ꯐ꯭ꯔꯤꯗꯝ ꯂꯩꯇꯦ ꯍꯥꯏꯔꯒ ꯑꯩꯅꯗꯤ ꯂꯧꯏ ꯃꯔꯝꯗꯤ ꯄꯥꯎ ꯂꯧꯕ ꯂꯥꯛꯄ ꯃꯇꯝꯗ ꯑꯩꯈꯣꯏꯅ ꯋꯥ ꯉꯥꯡꯒꯗꯕꯁꯨ ꯕ꯭ꯔꯦꯛ ꯐꯥꯗ ꯌꯥꯗꯦ ꯑꯣꯄꯦꯟꯂꯤ ꯅꯤꯡꯇꯝꯅ ꯑꯩꯈꯣꯏꯅ ꯋꯥ ꯉꯥꯡꯖꯕ ꯉꯝꯗꯦ ꯃꯔꯝꯗꯤ ꯑꯁꯦꯡꯕꯗꯣ ꯉꯥꯡꯕ ꯇꯥꯔꯗꯤ ꯃꯊꯛ ꯊꯣꯡꯕꯁꯤꯡꯁꯤꯅ ꯐꯥꯕ ꯂꯥꯛꯏ ꯉꯥꯡꯕ ꯂꯥꯛꯏ ꯋꯥꯔꯗꯤꯡ ꯄꯤꯕ ꯂꯥꯛꯏ ꯁꯤꯒꯨꯝꯕ ꯀꯌꯥ ꯑꯃ ꯊꯦꯡꯅꯈ꯭ꯔꯦ ꯁꯣꯁꯦꯜ ꯃꯦꯗꯤꯌꯥꯁꯤꯗ ꯉꯁꯤ ꯑꯁꯨꯝꯅ ꯇꯧꯔꯤꯁꯦ ꯄꯥꯎ ꯄꯥꯎꯒꯤ ꯏꯟꯗꯁꯇ꯭ꯔꯤꯗ ꯐ꯭ꯔꯤꯗꯝ ꯂꯩꯇꯕꯒꯤꯅꯤ ꯍꯥꯏꯅ ꯑꯩꯅ ꯂꯧꯏ ꯄꯥꯎ ꯄꯥꯔꯤꯕ ꯃꯈꯣꯏꯅꯁꯨ ꯑꯔꯥꯟꯕ ꯄꯥꯎ ꯉꯥꯛꯇ ꯄꯥꯔꯕꯗꯤ ꯃꯤꯌꯥꯝ ꯄꯨꯝꯕꯅ ꯀꯔꯤ ꯈꯟꯒꯅꯤ ꯑꯦ ꯑꯆꯨꯝꯕ ꯑꯔꯥꯟꯕ ꯄꯥꯎꯁꯦ ꯑꯆꯨꯝꯕꯅꯦ ꯍꯥꯏꯔꯒ ꯂꯣꯏꯅ ꯈꯟꯅꯈꯤꯗꯣꯏꯅꯦ ꯑꯗꯨꯅ ꯌꯥꯔꯤꯉꯩ ꯄꯥꯎꯗꯤ ꯑꯁꯦꯡꯕ ꯄꯤꯍꯟꯅꯤꯡꯏ ꯑꯁꯦꯡꯕ ꯀꯂꯦꯛꯁꯟ ꯇꯧꯍꯟꯅꯤꯡꯏ